ꯍꯜꯂꯣ ꯚꯥꯏ ꯅꯪ ꯑꯃ ꯊꯣꯏꯊꯣꯏ ꯋꯥꯇꯔ ꯄꯥꯛꯀꯤ ꯃꯔꯝꯗꯣ ꯇꯥꯔꯕ ꯑꯥ ꯅꯠꯇꯦꯃꯤ ꯑꯩ ꯆꯠꯂꯨꯕ ꯅꯠꯇꯦꯕ ꯑꯩꯈꯣꯏꯒꯤ ꯗꯥ ꯁꯦꯅꯤꯌꯔ ꯑꯃ ꯂꯩꯌꯦꯕ ꯑꯩꯈꯣꯏ ꯀꯣꯂꯦꯖꯇ ꯇꯝꯕ ꯑꯃ ꯑꯗꯨ ꯆꯠꯂꯨꯏ ꯍꯥꯏꯌꯦꯕ ꯀꯨꯏꯗ꯭ꯔꯤ ꯃꯥꯅ ꯍꯥꯏꯔꯤꯁꯦ ꯍꯞꯇꯥ ꯑꯃꯒꯤ ꯃꯃꯥꯡꯗ ꯆꯠꯂꯨꯏꯌꯦ ꯑꯗꯣ ꯌꯥꯝ ꯐꯖꯍꯧꯋꯦ ꯍꯥꯏꯋꯦ ꯅꯪꯅ ꯍꯥꯏꯔꯤꯗꯣ ꯆꯨꯝꯃꯦꯕ ꯈꯪꯕ꯭ꯔ ꯑꯗꯨꯅꯤ ꯍꯥꯏꯔꯤꯁꯤ ꯑꯥ ꯑꯥ ꯑꯥ ꯑꯗꯨ ꯃꯣꯏꯁꯦ ꯆꯠꯅꯤꯡꯉꯦꯃꯤ ꯑꯗꯨ ꯅꯣꯏ ꯀꯣꯂꯦꯖꯀꯤ ꯆꯠꯀꯗꯕ ꯑꯣꯏꯔꯗꯤ ꯅꯣꯏ ꯄꯩꯁꯥ ꯍꯟꯊꯔꯛꯑꯣꯏꯗ꯭ꯔꯣꯅꯦ ꯏꯁꯇꯨꯗꯦꯟꯀꯤ ꯑꯣꯏꯅ ꯑꯗꯨꯅꯦ ꯁꯥꯇ꯭ꯔꯗꯤ ꯌꯥꯝꯃꯛꯀꯅꯤ ꯑꯁ ꯄꯩꯁꯥ ꯌꯥꯝꯃꯗꯤ ꯇꯟꯗꯨꯝ ꯇꯜꯂꯤꯗ ꯑꯗꯨ ꯑꯃꯔꯛꯇꯤ ꯆꯠꯅꯤꯡꯉꯤꯉꯣ ꯕꯥꯏ ꯅꯣꯏ ꯀꯣꯂꯦꯖꯀꯤ ꯆꯠꯄꯗꯣ ꯑꯥ ꯍꯣꯏ ꯍꯣꯏ ꯍꯣꯏ ꯍꯣꯏ ꯑꯩꯈꯣꯏ ꯏꯃꯥꯟꯅꯕꯤ ꯁꯥꯅꯥꯒ ꯂꯩꯈꯤꯕꯗꯣ ꯈꯪꯉꯤꯅ ꯍꯁꯤꯀꯥꯒ ꯑꯗꯨꯒ ꯄꯨꯔꯒ ꯆꯠꯁꯦꯃꯤ ꯃꯤ ꯌꯥꯝꯃꯗꯤ ꯍꯣꯔꯦꯟ ꯁꯥꯟꯅꯐꯝ ꯈꯪꯗꯝꯅꯦ ꯃꯐꯝꯗꯨ ꯄꯪꯆꯤꯟ ꯆꯤꯜꯂꯅꯤ ꯀꯝꯐꯣꯔꯇꯦꯕꯜ ꯑꯣꯏꯔꯔꯣꯏ ꯑꯗꯣ ꯑꯩꯈꯣꯏ ꯑꯩꯈꯣꯏ ꯃꯔꯤ ꯈꯛ ꯆꯠꯁꯦ ꯍꯣꯏ ꯍꯣꯏ ꯌꯥꯏ ꯌꯥꯏ ꯊꯧꯅꯤꯡꯉꯥꯏ ꯃꯤꯁꯨ ꯂꯩꯔꯦ ꯑꯩꯈꯣꯏ ꯑꯗꯨ ꯇꯥꯟꯅ ꯁꯦꯝꯕ ꯌꯥꯏ ꯑꯗꯣ ꯄꯩꯁꯥꯗꯣ ꯆꯞ ꯆꯥꯅ ꯈꯪꯉꯕꯣ ꯀꯌꯥꯃꯨꯛ ꯆꯪꯒꯦꯗꯣ ꯑꯥ ꯑꯥ ꯍꯣꯏ ꯍꯣꯏ ꯍꯣꯏ ꯑꯗꯣ ꯀꯩꯅꯣꯝ ꯍꯪꯒꯗꯉꯥꯏ ꯂꯩꯅꯦ ꯑꯩꯈꯣꯏꯒꯤ ꯁꯦꯅꯤꯌꯔ ꯆꯠꯂꯨꯏ ꯍꯥꯏꯕꯗꯣ ꯑꯗꯨ ꯃꯣꯏꯅ ꯍꯥꯏꯕꯒꯤ ꯃꯇꯨꯡ ꯏꯟꯅꯗꯤ ꯆꯪꯕꯒꯤ ꯄꯩꯁꯥꯗꯣ ꯑꯗꯨ ꯈꯛ ꯆꯪꯉꯦ ꯍꯥꯏ ꯑꯗꯨ ꯃꯅꯨꯡꯒꯤꯗꯨꯅ ꯂꯣꯏ ꯐ꯭ꯔꯤꯅꯦ ꯍꯥꯏ ꯑꯗꯨ ꯆꯨꯝꯃꯤ ꯖꯥꯠꯂꯣ ꯑꯁ ꯇꯣꯉꯥꯟꯅ ꯆꯠꯂꯗꯤ ꯌꯥꯝ ꯇꯥꯡꯗꯣꯔꯤꯅꯤꯅꯦ ꯇꯧꯔꯤꯁꯦ ꯑꯥ ꯑꯥ ꯑꯥ ꯍꯣꯏ ꯑꯥ ꯍꯧꯖꯤꯛ ꯅꯣꯏꯒꯤ ꯀꯖꯤꯟ ꯀꯩꯀꯥ ꯂꯥꯛꯏꯗꯨꯁꯨ ꯃꯣꯏꯗꯁꯨ ꯍꯧꯔꯣ ꯄꯩꯁꯥ ꯈꯔ ꯄꯨꯊꯣꯛꯍꯜꯂꯣ ꯀꯩꯅꯣ ꯑꯗꯨꯑꯣꯏꯔꯗꯤ ꯑꯩꯈꯣꯏ ꯒ꯭ꯔꯨꯞ ꯑꯃ ꯑꯅꯤ ꯁꯥꯔꯒ ꯒꯥꯔꯤ ꯂꯩꯕ ꯀꯥꯡꯕꯨ ꯑꯃ ꯑꯅꯤꯒꯀꯣ ꯄꯨꯂꯞ ꯆꯠꯂꯁꯦ ꯊꯥꯎ ꯀꯩꯀꯥꯒꯤ ꯄꯩꯁꯥ ꯂꯣꯏ ꯄꯨꯊꯣꯛꯅꯔ ꯂꯣꯏꯔꯦ ꯑꯃꯨꯛꯔꯛ ꯀꯣꯏꯍꯧꯕꯒꯤ ꯋꯥꯅꯤ ꯍꯣꯏ ꯍꯣꯏ ꯑꯩꯁꯨ ꯍꯩꯗ ꯌꯥꯝ ꯄꯥꯛꯇꯤ ꯅꯠꯇꯦ ꯑꯗꯨ ꯑꯣꯏꯔꯁꯨ ꯂꯥꯏꯁꯦꯟꯁ ꯂꯧꯕꯇ ꯉꯥꯏꯔꯤꯌꯦ ꯑꯩꯅ ꯑꯗꯨꯝ ꯊꯧꯔꯁꯨ ꯌꯥꯏ ꯒꯥꯔꯤꯒ ꯂꯩꯕꯒꯤ ꯋꯥꯅꯤ ꯀꯩꯁꯨ ꯀꯥꯏꯗꯦꯃꯤ ꯑꯍꯩꯕ ꯑꯃꯅꯤ ꯌꯥꯎꯔꯒ ꯑꯗꯨꯝ ꯑꯅꯤ ꯈꯛꯇ ꯊꯧꯈ꯭ꯔ ꯂꯣꯏꯔꯦ ꯑꯗꯨꯝ ꯅꯝꯁꯤꯟꯅꯔꯒ ꯑꯗꯨꯝ ꯆꯟꯕꯅꯦ ꯒꯥꯔꯤꯗꯕꯨ ꯆꯠꯁꯦ ꯍꯟꯗꯛ ꯀꯔꯤ ꯍꯟꯗꯛ ꯁꯝꯃꯔ ꯕ꯭ꯔꯦꯛꯇꯤ ꯂꯣꯏꯈ꯭ꯔꯦ ꯍꯟꯗꯛ ꯑꯦꯛꯖꯥꯝ ꯂꯣꯏꯕꯒ ꯁꯨꯇꯤ ꯊꯥꯔꯛꯄꯗꯣ ꯑꯍꯥꯟꯕ ꯑꯦꯛꯖꯥꯝ ꯇꯧꯕꯒ ꯁꯨꯇꯤ ꯊꯥꯔꯛꯄꯗꯣ ꯁꯝꯃꯔ ꯕ꯭ꯔꯦꯛ ꯃꯇꯨꯡꯗ ꯑꯦꯛꯖꯥꯝ ꯇꯧꯋꯤꯗꯅ ꯍꯧꯖꯤꯛ ꯁꯤ ꯍꯦꯛ ꯂꯣꯏꯕꯒ ꯍꯞꯇꯥ ꯑꯃ ꯑꯅꯤꯗ ꯂꯣꯏꯗꯅ ꯁꯤꯒꯤꯁꯦ ꯑꯗꯨ ꯃꯊꯪ ꯑꯗꯨꯝ ꯆꯠꯂꯁꯤꯔ ꯑꯩꯒꯤꯁꯦ ꯑꯦꯛꯖꯥꯝ ꯃꯔꯛꯇ ꯆꯤꯆꯦꯅ ꯍꯥꯏꯔꯛꯄꯗꯒꯤ ꯑꯩꯁꯦ ꯆꯠꯅꯤꯡꯈ꯭ꯔꯤꯅꯦꯕ ꯑꯗꯨꯒꯤ ꯀꯣꯜ ꯇꯧꯔꯨꯕꯁꯤ ꯅꯤꯡꯁꯤꯡꯉꯛꯏꯅꯦ ꯈꯪꯕ꯭ꯔ ꯁꯣꯏꯗꯕꯤꯗꯗꯤ ꯆꯠꯂꯁꯦ ꯑꯗꯨꯅꯦ ꯈꯪꯕ ꯃꯤ ꯈꯛ ꯆꯠꯂꯣ ꯈꯪꯗꯕ ꯃꯤꯒ ꯆꯠꯂ ꯅꯨꯡꯉꯥꯏꯕ ꯍꯧꯅꯗꯦ ꯍꯣꯏ ꯍꯣꯏ ꯍꯣꯏ ꯃꯦꯁꯦꯖꯇ ꯗꯦꯠ ꯀꯩꯀꯥ ꯍꯥꯏꯅꯔꯁꯦ ꯑꯗꯨꯒ ꯁꯣꯏꯗꯕꯤ ꯆꯠꯁꯤꯀꯣ ꯊꯝꯃꯦ ꯊꯝꯃꯦ ꯕꯥꯏ ꯕꯥꯏ